ꯍꯜꯂꯣ ꯅꯨꯡꯉꯥꯏꯔꯤꯕꯣ ꯀꯩꯅꯣ ꯍꯥꯏꯔꯝꯃꯤꯗꯨꯕꯣ

ꯌꯥꯏꯑꯦ ꯆꯠꯇꯕꯁꯨ ꯀꯨꯏꯔꯦ ꯑꯩꯈꯣꯏ ꯑꯥ ꯍꯣꯏ ꯍꯣꯏ ꯃꯈꯣꯏ ꯑꯅꯤ ꯑꯍꯨꯝꯗꯣ ꯑꯩ ꯄꯥꯎ ꯄꯤꯈ꯭ꯔꯒꯦ ꯑꯗꯨꯝ ꯅꯨꯡꯗꯥꯡ ꯋꯥꯏꯔꯝꯒꯨꯝꯕ ꯆꯠꯁꯤꯗ ꯅꯠꯇ꯭ꯔꯗꯤ ꯑꯌꯨꯛꯒꯨꯝꯕꯗꯨꯗꯤ ꯁꯥꯒꯠꯂꯛꯄꯁꯨ ꯌꯥꯏ ꯅꯨꯡꯉꯥꯏꯔꯣꯏ ꯃꯤ ꯊꯕꯛ ꯆꯤꯟꯅꯕꯅꯤ ꯍꯣꯏ ꯌꯥꯏꯑꯦ ꯑꯗꯨꯗꯤ ꯁꯇꯔꯗꯦꯒꯤꯗ ꯑꯣꯏꯅ ꯍꯥꯏꯅꯔꯁꯤꯔꯣ ꯑꯥ ꯍꯣꯏ ꯍꯣꯏ ꯑꯗꯨꯗꯤ ꯑꯩ ꯃꯈꯣꯏꯗꯁꯨ ꯄꯥꯎ ꯄꯤꯔꯒ ꯍꯥꯏꯔꯛꯑꯒꯦ ꯎꯝ